ꯚꯥꯔꯠꯀꯤ ꯁꯣꯏꯗꯅ ꯆꯠꯀꯗꯕ ꯃꯐꯝ ꯍꯥꯏꯕꯒꯗꯤ ꯃꯅꯤꯄꯨꯔ ꯍꯥꯟꯅ ꯆꯠꯅꯤꯡꯉꯤ ꯀꯔꯤꯒꯤꯅꯣ ꯍꯥꯏꯇꯥꯔꯒꯗꯤ ꯃꯅꯤꯄꯨꯔꯗ ꯄꯤꯛꯊ꯭ꯔꯤꯕꯤꯒꯤ ꯈ꯭ꯋꯥꯏꯗꯒꯤ ꯇꯥꯡꯂꯕ ꯑꯇꯣꯞꯄ ꯃꯐꯝꯁꯤꯡꯗ ꯐꯪꯗ꯭ꯔꯕ ꯃꯅꯤꯄꯨꯔ ꯈꯛꯇꯗ ꯐꯪꯕ ꯄꯣꯠꯁꯛ ꯑꯅꯤꯈꯛ ꯂꯩ ꯑꯃꯅ ꯁꯤꯔꯣꯏ ꯂꯤꯂꯤ ꯑꯃꯅ ꯁꯉꯥꯏ ꯍꯥꯏꯔꯤꯕ ꯃꯣꯏ ꯑꯅꯤꯁꯤ ꯂꯩꯕꯒꯤꯗꯃꯛꯇ ꯑꯇꯣꯞꯄ ꯃꯐꯝꯁꯤꯡꯗ ꯏꯟꯗꯤꯌꯥꯒꯤ ꯆꯠꯅꯤꯡꯉꯒꯁꯨ ꯑꯩꯅ ꯏꯁꯥꯒꯤ ꯏꯔꯝꯗꯝ ꯃꯅꯤꯄꯨꯔꯗ ꯍꯥꯟꯅ ꯆꯠꯅꯤꯡꯕꯅꯦ